ꯑꯩꯈꯣꯏꯅ ꯌꯣꯒꯥꯒꯤ ꯐ꯭ꯂꯦꯛꯁꯤꯕꯤꯂꯤꯇꯤꯒꯤ ꯃꯇꯥꯡꯗ ꯌꯣꯒꯥꯁꯤ ꯍꯦꯛ ꯍꯧꯗꯣꯔꯛꯄꯒ ꯑꯩꯈꯣꯏꯅ ꯁꯨꯔꯖ ꯅꯃꯁꯀꯥꯔꯁꯤ ꯍꯥꯟꯅ ꯍꯧꯔꯅꯤ ꯁꯨꯔꯖ ꯅꯃꯁꯀꯥꯔꯁꯤꯅ ꯀꯥꯟꯅꯍꯟꯕꯒꯤ ꯃꯇꯥꯡꯗ ꯁꯨꯔꯖ ꯅꯃꯁꯀꯥꯔꯁꯤ ꯑꯩꯒꯤ ꯑꯩꯈꯣꯏꯅ ꯁꯔꯨ ꯅꯥꯕꯒꯨꯝꯕ ꯁꯤꯡꯂꯤ ꯅꯥꯎꯔꯤ ꯅꯥꯕꯒꯨꯝꯕ ꯉꯛꯁꯝ ꯅꯥꯕꯒꯨꯝꯕꯗ ꯃꯍꯥꯛꯅ ꯑꯗꯨꯛꯀꯤ ꯃꯇꯤꯛ ꯀꯥꯟꯅꯕ ꯄꯤ ꯑꯗꯨꯒ ꯃꯊꯪꯗꯅ ꯕꯂꯥꯁꯅꯥ ꯍꯥꯏꯔꯤꯕ ꯄꯣꯠ ꯑꯁꯤꯅ ꯁꯨꯔꯖ ꯅꯃꯁꯀꯥꯔꯒꯤ ꯃꯊꯪꯗ ꯑꯩꯈꯣꯏꯒꯤ ꯍꯤꯞꯀꯨꯝꯕ ꯂꯦꯡꯒꯨꯝꯕꯁꯦ ꯏꯟꯈꯠꯄ ꯍꯥꯏꯗꯤ ꯁꯥꯟꯅꯕ ꯃꯊꯛ ꯃꯈꯥ ꯑꯀꯥ ꯑꯀꯨꯝ ꯇꯧꯕꯗ ꯑꯗꯨꯛꯀꯤ ꯃꯇꯤꯛ ꯀꯥꯟꯅꯍꯜꯂꯤ